ꯆꯥꯛ ꯊꯣꯡꯕ ꯍꯥꯏꯕꯁꯤ ꯅꯨꯄꯤꯈꯛꯇꯪꯒꯤ ꯊꯕꯛꯅꯤ ꯍꯥꯏꯕꯗꯤ ꯍꯥꯏꯍꯟꯅꯤꯡꯗꯦ ꯃꯔꯝꯗꯤ ꯅꯨꯄꯤ ꯂꯩꯇꯕ ꯏꯃꯨꯡꯗꯗꯤ ꯅꯨꯄꯥꯅꯁꯨ ꯊꯣꯡꯅꯩ ꯅꯠꯇ꯭ꯔꯒꯗꯤ ꯃꯈꯣꯏ ꯆꯔꯥ ꯁꯤꯠꯄ ꯇꯥꯔꯦ ꯑꯗꯨꯅ ꯅꯨꯄꯤꯈꯇꯒꯤ ꯊꯕꯛ ꯅꯠꯇꯦ ꯆꯥꯛ ꯊꯣꯡꯕ ꯍꯥꯏꯕꯁꯦ ꯅꯨꯄꯥꯁꯨ ꯃꯥ ꯊꯣꯡꯒꯗꯕꯅꯤ ꯑꯩꯈꯣꯏ ꯏꯃꯨꯡꯗꯁꯨ ꯑꯩꯈꯣꯏ ꯅꯨꯄꯥꯁꯤꯡ ꯑꯩꯈꯣꯏ ꯅꯨꯄꯤ ꯂꯩꯇꯕ ꯃꯇꯝꯗ ꯃꯈꯣꯏꯅ ꯆꯥꯛ ꯊꯣꯡꯉꯤ ꯑꯩꯈꯣꯏ ꯅꯨꯄꯤ ꯂꯩꯕ ꯃꯇꯝꯗꯁꯨ ꯃꯈꯣꯏꯅ ꯀꯔꯤꯒꯨꯝꯕ ꯀꯥꯟꯗ ꯆꯥꯛ ꯑꯗꯨꯝ ꯊꯣꯡꯉꯛꯄꯁꯨ ꯌꯥꯎꯋꯦ